ꯍꯜꯂꯣ ꯃꯣꯔꯦ ꯀꯦꯕ ꯁꯥꯔꯕꯤꯁ ꯑꯣꯏꯕꯤꯔꯕ ꯅꯠꯇ꯭ꯔꯣ ꯑꯣ ꯃꯥꯅꯦ ꯑꯩ ꯉꯁꯥꯏ ꯅꯣꯏꯒꯤ ꯒꯥꯔꯤ ꯅꯣꯏꯗꯒꯤ ꯒꯥꯔꯤ ꯋꯥꯏꯕ ꯑꯦꯁ ꯀꯦꯗꯨꯅꯤ ꯀꯃꯥꯏꯅ ꯅꯣꯏ ꯒꯥꯔꯤꯁꯨꯕꯨ ꯀꯃꯥꯏꯅ ꯁꯥꯜꯂꯤꯅꯣ ꯍꯧꯖꯤꯛ ꯑꯩ ꯄꯨꯔꯥ ꯂꯝꯕꯤꯁꯤꯗ ꯃꯨꯁꯂꯥ ꯇꯥ ꯂꯩꯔꯦ ꯅꯣꯏ ꯒꯥꯔꯤꯁꯤꯗꯤ ꯀꯔꯤꯝ ꯂꯧꯈꯠꯄ ꯌꯥꯕ ꯀꯔꯤꯝ ꯂꯩꯇ꯭ꯔꯦ ꯅꯣꯏ ꯒꯥꯔꯤꯁꯤꯗ ꯊꯥꯎ ꯐꯪꯏ ꯂꯤꯁꯤꯡ ꯑꯅꯤꯒꯤ ꯀꯥꯞꯁꯤꯜꯂꯤ ꯂꯤꯁꯤꯡ ꯑꯅꯤꯒꯤ ꯀꯥꯞꯁꯤꯟꯕꯗꯁꯨ ꯍꯧꯖꯤꯛ ꯑꯦꯝꯇꯤ ꯐꯣꯏꯜꯑꯅ ꯇꯧ ꯂꯩꯔꯦ ꯊꯥꯎ ꯌꯥꯎꯗ꯭ꯔꯦꯅ ꯑꯗꯨꯝ ꯊꯥꯗꯣꯛꯒ ꯉꯪꯉ ꯂꯩꯔꯦ ꯒꯥꯔꯤꯒꯤ ꯇꯌꯥꯔ ꯐꯪꯏ ꯌꯥꯗꯦ ꯑꯦꯁꯂꯔꯦꯠ ꯇꯧꯏ ꯃꯇꯣꯟꯗ ꯈꯞ ꯈꯞꯇꯅ ꯑꯗꯨꯝ ꯂꯩꯔ ꯂꯩꯔꯦ ꯁꯤ ꯀꯃꯥꯏꯅ ꯅꯣꯏꯅ ꯒꯥꯔꯤꯁꯤ ꯀꯃꯥꯏꯅ ꯔꯟ ꯇꯧꯔꯤꯅꯣ ꯅꯣꯏꯁꯤ ꯄꯩꯁꯥ ꯈꯛꯇꯪ ꯎꯔ ꯂꯩꯔꯕ꯭ꯔꯥ ꯒ꯭ꯌꯥꯟ ꯇꯥꯗꯦ ꯍꯧꯖꯤꯛ ꯌꯦꯡꯎ ꯑꯁꯨꯛ ꯂꯥꯞꯈ꯭ꯔꯕ ꯂꯝꯕꯤꯁꯤꯗ ꯑꯦꯌꯥꯔꯄꯣꯠꯇ ꯍꯣꯕꯦ ꯍꯣꯕꯦ ꯐ꯭ꯂꯥꯏꯠ ꯅꯪꯂꯔꯣꯏꯅ ꯍꯣꯕꯦ ꯍꯣꯕꯦ ꯊꯤꯜꯂꯦ ꯊꯤꯟꯕꯨꯗꯤ ꯊꯤꯜꯂꯤ ꯅꯪꯕꯨꯗꯤ ꯅꯪꯉꯦꯕꯨ ꯋꯥꯈꯜꯁꯤ ꯆꯔꯥꯡꯅꯗꯅ ꯐꯩꯖꯩ ꯆꯤꯡꯗꯅ ꯑꯣꯟꯊꯣꯛ ꯑꯣꯟꯁꯤꯟ ꯇꯧꯔ ꯂꯩꯔꯦ ꯂꯝꯕꯤꯗ ꯑꯃꯨꯛ ꯍꯧꯖꯤꯛ ꯂꯋꯥꯏ ꯁꯝ ꯆꯞ ꯌꯨꯡꯈꯠꯂ ꯂꯩꯔꯦ ꯑꯩꯅ ꯀꯃꯥꯏꯅ ꯇꯧꯗꯣꯏꯅꯣ ꯃꯦꯀꯥꯅꯤꯛ ꯑꯃꯨꯛ ꯀꯧꯔꯒ ꯑꯃꯨꯛ ꯏꯟꯅꯔꯛꯇꯣꯏꯔꯣ ꯅꯣꯏ ꯇꯥꯟꯅ ꯈꯪꯗ꯭ꯔꯦꯕ ꯇꯧꯔꯤꯁꯦ ꯐꯤꯕꯝ ꯆꯥꯗꯦ ꯅꯣꯏꯅ ꯇꯧꯔꯤꯁꯦ ꯅꯣꯡꯃꯇ ꯀꯔꯤ ꯁꯥꯔꯕꯤꯁ ꯈꯨꯠꯇꯧꯅꯣ ꯑꯩꯅ ꯃꯔꯣꯟ ꯑꯃ ꯍꯣꯕꯦ ꯍꯣꯕꯦ ꯇꯧꯔ ꯑꯇꯣꯞꯄꯁꯨ ꯅꯪꯍꯧꯗꯦ ꯅꯣꯏꯒꯤꯁꯤꯅ ꯈꯔ ꯐꯩꯑꯦꯅ ꯇꯥꯕꯗꯨꯅ ꯅꯣꯏꯁꯤꯗ ꯑꯗꯨꯝ ꯇꯧꯁꯤꯜꯂꯨꯕꯅꯤ ꯑꯗꯨ ꯂꯨ ꯀꯣꯛꯄ ꯆꯍꯤꯗ ꯂꯦꯟ ꯇꯥꯏ ꯑꯗꯨ ꯇꯧꯔꯦ ꯑꯩ ꯂꯥꯏꯕꯛꯁꯦ ꯃꯇꯨꯡ ꯃꯅꯥꯎꯗꯤ ꯅꯣꯏꯗꯒꯤ ꯋꯥꯏꯔꯨꯕ ꯌꯥꯕ ꯅꯠꯇꯦ ꯄꯨꯔꯥ ꯕꯦꯔꯥꯅꯤ